ꯍꯜꯂꯣ ꯇꯥꯏ ꯇꯥꯖꯩꯌꯦ ꯍꯜꯂꯣ ꯍꯣꯏ ꯍꯟꯗꯛꯀꯤ ꯋꯔꯛ ꯄ꯭ꯔꯣꯒ꯭ꯔꯦꯁꯁꯦ ꯑꯗꯨꯝ ꯐꯖꯔꯤ ꯍꯥꯏ ꯇꯥꯔꯦ ꯌꯥꯝ ꯄꯣꯠꯆꯩ ꯌꯥꯝ ꯆꯠꯂꯤ ꯍꯟꯗꯛꯀꯤ ꯍꯥꯏꯕꯗꯤ ꯏꯁꯤꯡꯅ ꯆꯤꯡꯕꯁꯤ ꯌꯥꯝꯅ ꯀꯦꯁ ꯀꯦꯁ ꯌꯥꯝ ꯂꯧꯕ ꯆꯠꯄ ꯍꯟꯗꯛꯀꯤꯗꯤ ꯑꯣꯏ ꯑꯗꯩꯒꯤ ꯑꯆꯥꯄꯣꯠ ꯑꯂꯨ ꯕꯨꯖꯤꯌꯥꯒꯨꯝꯕꯁꯦ ꯁꯤꯁꯨ ꯌꯥꯝ ꯆꯠꯂꯤ ꯍꯟꯗꯛꯀꯤ ꯌꯥꯝꯅ ꯁꯦꯜꯁ ꯃꯦꯟ ꯌꯥꯝ ꯅꯨꯡꯉꯥꯏ ꯍꯟꯗꯛꯀꯤ ꯁꯝꯅ ꯍꯥꯏꯔ ꯀꯥꯟꯗ ꯋꯦꯗꯔꯁꯨ ꯈꯔꯥ ꯁꯥꯕꯅꯤꯅ ꯌꯥꯝꯅ ꯍꯩ ꯃꯍꯤꯅꯥ ꯆꯤꯡꯕ ꯍꯥꯏꯕꯗꯤ ꯌꯥꯝ ꯆꯠꯂꯤ ꯏꯁꯤꯡꯅ ꯆꯤꯡꯕꯁꯦ ꯌꯥꯝꯅ ꯌꯥꯝꯅ ꯌꯣꯟꯕ ꯉꯝꯃꯤ ꯍꯟꯗꯛ ꯌꯥꯝ ꯄꯥꯔꯐꯣꯔꯃꯦꯟꯁ ꯌꯥꯝ ꯐꯖꯩ ꯍꯟꯗꯛꯇꯤ ꯍꯣꯏ ꯍꯣꯏ ꯁꯥꯔ ꯍꯣꯏ ꯃꯌꯥꯝꯒꯤꯁꯨ ꯍꯣꯏ ꯍꯣꯏ ꯍꯣꯏ

ꯍꯣꯏ ꯍꯣꯏ ꯍꯣꯏ ꯌꯥꯝ ꯅꯨꯉꯥꯏꯖꯔꯦ